ꯑꯩꯅ ꯅꯍꯥꯟ ꯂꯩꯔꯛꯄ ꯄ꯭ꯔꯗꯛ ꯑꯗꯨ ꯌꯥꯝ ꯐꯩ ꯃꯃꯜꯒ ꯌꯥꯝ ꯆꯥꯟꯅꯩ ꯀ꯭ꯋꯥꯂꯤꯇꯤꯁꯨ ꯌꯥꯝ ꯐꯩ ꯑꯗꯨꯒ ꯃꯆꯨꯁꯨ ꯌꯥꯝ ꯐꯖꯩ ꯁꯤꯖꯤꯟꯅꯕꯁꯨ ꯌꯥꯝ ꯅꯨꯡꯉꯥꯏ ꯃꯊꯪ ꯀꯔꯤꯒꯨꯝꯕ ꯗꯔꯀꯥꯔ ꯂꯩꯔꯗꯤ ꯑꯃꯨꯛ ꯑꯣꯔꯗꯔ ꯑꯃꯨꯛ ꯇꯧꯖꯔꯛꯀꯦ ꯑꯇꯣꯞ ꯑꯇꯣꯞꯄ ꯄ꯭ꯔꯗꯛꯁꯨ ꯁꯣꯏꯗꯅ ꯃꯁꯤ ꯄ꯭ꯂꯦꯠꯐꯣꯔꯝꯗ ꯁꯣꯏꯗꯅ ꯇꯧꯖꯔꯛꯀꯦ